ꯑꯩꯅ ꯊꯦꯡꯅꯈꯤꯕ ꯅꯤꯡꯁꯤꯡꯅꯤꯡꯉꯥꯏ ꯑꯣꯏꯔꯕ ꯏꯁꯩ ꯅꯣꯡꯃꯥꯏꯒꯤ ꯑꯦꯛꯁꯄꯤꯔꯤꯌꯦꯟꯁꯇ ꯍꯥꯏꯌꯣ ꯍꯥꯏꯔꯒꯗꯤ ꯅꯣꯡꯃ ꯑꯩ ꯏꯁꯩ ꯑꯃ ꯁꯛꯄ ꯃꯇꯝꯗ ꯅꯣꯡꯂꯩ ꯅꯨꯡꯁꯤꯠ ꯌꯥꯝꯅ ꯁꯤꯠꯂꯝꯈꯤ ꯑꯗꯨ ꯅꯣꯡꯂꯩ ꯅꯨꯡꯁꯤꯠ ꯁꯤꯠꯂꯒ ꯑꯩꯈꯣꯏꯒꯤ ꯀꯔꯤ ꯍꯥꯏꯁꯤꯔ ꯍꯣꯜꯁꯤꯡ ꯂꯣꯏꯅ ꯄꯥꯏꯊꯣꯔꯛꯇꯨꯅ ꯏꯁꯩ ꯁꯛꯄ ꯅꯨꯡꯉꯥꯏꯇꯕ ꯏꯁꯩ ꯁꯛꯄꯁꯨ ꯌꯥꯗꯕ ꯑꯁꯤꯁꯦ ꯑꯩꯒꯤ ꯃꯦꯃꯣꯔꯦꯕꯜ ꯑꯣꯏꯕ ꯃꯦꯃꯣꯔꯦꯕꯜ ꯑꯣꯏꯕ ꯀꯩꯅꯣ ꯑꯣꯏꯌꯦ ꯑꯦꯛꯁꯄꯤꯔꯤꯌꯦꯟꯁ ꯍꯥꯏꯒꯗ꯭ꯔ ꯑꯁꯤ ꯑꯣꯏꯌꯦ